ꯑꯩꯈꯣꯏꯒꯤ ꯇ꯭ꯔꯦꯗꯤꯁꯅꯦꯜꯒꯤ ꯀꯨꯝꯍꯩ ꯑꯃ ꯑꯃꯈꯛ ꯍꯥꯏꯖꯔꯕꯗ ꯑꯩꯈꯣꯏꯒꯤ ꯂꯥꯏ ꯍꯔꯥꯎꯕ ꯑꯁꯤꯅꯤ ꯑꯩꯈꯣꯏꯒꯤ ꯀꯛꯆꯤꯡꯒꯤ ꯈꯨꯜ ꯑꯁꯤꯗ ꯏꯕꯨꯗꯧ ꯈꯝꯂꯥꯡꯕ ꯈꯨꯂꯦꯟ ꯏꯕꯨꯗꯧ ꯈꯝꯂꯥꯡꯕ ꯋꯥꯏꯔꯤ ꯍꯥꯏꯗꯅ ꯂꯩ ꯂꯥꯏ ꯑꯅꯤꯁꯤꯕꯨ ꯍꯔꯥꯎꯕ ꯃꯇꯝꯗ ꯑꯩꯈꯣꯏꯅ ꯅꯨꯄꯤꯁꯤꯡꯅ ꯐꯤꯖꯦꯠꯁꯤ ꯐꯅꯦꯛ ꯁꯦꯠꯀꯅꯤ ꯐꯤ ꯏꯟꯒꯅꯤ ꯑꯗꯨꯒ ꯅꯨꯄꯥꯁꯤꯡꯅ ꯐꯩꯖꯣꯝ ꯁꯦꯠꯀꯅꯤ ꯀꯨꯔꯇꯥ ꯂꯤꯠꯀꯅꯤ ꯑꯗꯨꯒ ꯑꯩꯈꯣꯏꯅ ꯖꯒꯣꯏ ꯈꯨꯠꯊꯦꯛ ꯇꯝꯒꯅꯤ ꯏꯕꯨꯗꯧꯒꯤ ꯂꯥꯏꯕꯨꯡ ꯑꯁꯤꯗ ꯖꯒꯣꯏ ꯈꯨꯠꯊꯦꯛ ꯇꯝꯂꯤꯕꯩ ꯃꯔꯝꯗꯤ ꯑꯩꯈꯣꯏꯒꯤ ꯈꯨꯟꯁꯤꯕꯨ ꯆꯥꯍꯣꯡ ꯉꯥꯍꯣꯡꯕ ꯋꯥꯠꯇ ꯄꯥꯗꯕ ꯅꯨꯡꯉꯥꯏ ꯌꯥꯏꯐꯕ ꯂꯩꯕ ꯉꯝꯅꯕꯅꯤ ꯑꯗꯨꯕꯨ ꯑꯩꯈꯣꯏꯒꯤ ꯐꯤꯖꯦꯠ ꯆꯛꯆꯥ ꯃꯌꯥꯝꯁꯤ ꯎꯕꯗ ꯑꯇꯣꯞꯄꯗꯒꯤ ꯂꯥꯛꯄ ꯃꯤꯑꯣꯏꯁꯤꯡꯅ ꯌꯥꯝꯅ ꯇꯣꯡꯉꯥꯟꯕ ꯄꯣꯠꯁꯛ ꯌꯥꯝꯅ ꯐꯖꯕ ꯑꯃ ꯑꯣꯏꯅꯁꯨ ꯎꯍꯜꯂꯤ ꯑꯗꯨꯒ ꯑꯩꯒꯤ ꯍꯦꯛ ꯏꯔꯩꯀꯥꯏ ꯑꯁꯤꯗ ꯏꯕꯨꯗꯧ ꯏꯔꯨꯝ ꯅꯤꯡꯊꯧ ꯍꯥꯏꯗꯅ ꯑꯃꯁꯨ ꯂꯩ ꯃꯁꯤꯁꯨ ꯑꯩꯈꯣꯏꯅ ꯖꯒꯣꯏ ꯈꯨꯠꯊꯦꯛ ꯇꯝꯗꯨꯅ ꯏꯕꯨꯗꯧ ꯑꯁꯤꯗ ꯀꯠꯆꯩ ꯑꯗꯨꯅ ꯑꯩꯈꯣꯏꯒꯤ ꯂꯩꯀꯥꯏ ꯑꯁꯤ ꯏꯪꯅ ꯇꯞꯅ ꯂꯩꯕ ꯉꯝꯕ ꯑꯣꯏꯅꯕꯒꯤꯅꯤ ꯑꯗꯨꯒ ꯑꯩꯅ ꯈ꯭ꯋꯥꯏꯗꯒꯤ ꯃꯔꯨ ꯑꯣꯏꯅ ꯂꯧꯖꯔꯤꯕ ꯑꯃꯈꯛꯁꯨ ꯂꯩ ꯃꯗꯨꯗꯤ ꯅꯤꯡꯉꯣꯜ ꯆꯥꯛꯀꯧꯕ ꯑꯁꯤꯅꯤ ꯅꯤꯡꯉꯣꯜ ꯆꯥꯛꯀꯧꯕ ꯑꯁꯤ ꯃꯕꯨꯡ ꯃꯧꯄ꯭ꯋꯥꯁꯤꯡꯅ ꯃꯌꯨꯝ ꯄꯥꯟꯈ꯭ꯔꯕ ꯃꯥꯒꯤ ꯃꯆꯜ ꯃꯆꯦꯁꯤꯡꯕꯨ ꯀꯧꯖꯗꯨꯅ ꯆꯥꯛ ꯆꯔꯥ ꯑꯃꯃꯝ ꯆꯥꯃꯤꯟꯅꯔꯒ ꯅꯨꯡꯁꯤꯅꯅ ꯄꯨꯟꯁꯤ ꯆꯨꯞꯄ ꯂꯩꯕ ꯉꯝꯕ ꯑꯣꯏꯅꯕ ꯑꯩꯈꯣꯏꯅ ꯕꯣꯔ ꯅꯤꯖꯖꯕꯅꯤ